ꯁꯤ ꯊꯥꯡꯁꯤ ꯅꯍꯥꯟ ꯁꯤꯗꯒꯤ ꯂꯧꯕꯅꯦꯕꯀꯣ ꯑꯗꯨꯗ ꯅꯣꯏ ꯊꯥꯡꯁꯤ ꯀꯩꯅꯣ ꯇꯧꯋꯤꯅꯦ ꯁꯤꯒꯤ ꯑꯦꯠꯕꯔꯇꯥꯏꯁꯇꯨꯗ ꯌꯥꯝ ꯊꯤ ꯐꯖꯃꯜꯂꯦ ꯑꯗꯨꯒ ꯅꯣꯏ ꯑꯦꯠꯕꯔꯇꯥꯏꯁꯇꯨꯗꯗꯤ ꯄꯩꯁꯥꯗꯨꯒꯤ ꯑꯗꯨꯝ ꯆꯥꯟꯅꯅ ꯎꯕꯣꯏ ꯅꯤꯡꯉꯦ ꯈꯜꯂꯦ ꯑꯗꯨꯒ ꯀꯔꯥꯏꯗꯒꯤ ꯅꯣꯏꯁꯤꯗꯤ ꯄꯦꯀꯦꯠꯁꯨ ꯀꯥꯏꯔꯝꯃꯦ ꯑꯗꯒꯤ ꯊꯥꯡꯁꯤꯁꯨ ꯀꯣꯜꯍꯤꯡ ꯀꯥ ꯂꯩꯔꯝꯃꯦ ꯐꯔꯦꯅꯦ ꯀꯥꯔꯁꯅꯨ ꯑꯗꯨꯗꯣ ꯂꯦꯟꯕꯐꯧꯗꯤ ꯈꯤꯇꯪ ꯆꯪꯍꯜꯂꯨꯗꯅ ꯂꯦꯟꯕꯗꯨꯐꯧꯗ ꯀꯩꯝꯇ ꯊꯧꯔꯝꯗ꯭ꯔꯒꯗꯨꯗꯤ ꯀꯃꯥꯏꯅ ꯀꯩꯅꯣ ꯊꯥꯡꯁꯤꯒꯤ ꯊꯥꯡꯁꯦ ꯑꯩꯅ ꯂꯩꯕꯗ ꯅꯨꯡꯉꯥꯏ ꯍꯥꯏꯗꯣꯏꯔꯥ ꯑꯣꯏ ꯁꯤꯗ ꯌꯦꯡꯕꯤꯌꯣ ꯃꯇꯨꯡꯗꯗꯤ ꯌꯦꯡꯕꯤꯌꯨ ꯌꯥꯝꯅ ꯄꯩꯁꯥꯁꯤꯒ ꯌꯥꯝ ꯆꯥꯟꯅꯗ꯭ꯔꯦ ꯁꯦꯡꯅ ꯍꯥꯏꯔꯕꯗ ꯄꯩꯁꯥꯁꯤꯒ ꯌꯥꯝ ꯆꯥꯟꯅꯗ꯭ꯔꯦ ꯍꯣꯏ ꯄꯩꯁꯥꯁꯤꯒ ꯌꯥꯝ ꯆꯥꯟꯅꯗ꯭ꯔꯦ ꯀꯩꯅꯣ ꯇꯧꯕꯤꯔꯣ ꯁꯤꯃ ꯍꯟꯗꯣꯛꯆꯔꯒꯦ ꯑꯩꯒꯤ ꯄꯩꯁꯥꯗꯣ ꯄꯤꯊꯣꯛꯄꯤꯌꯣ ꯍꯥꯏꯅꯤꯡꯉꯦ ꯌꯥꯔꯒꯗꯤ ꯈꯤꯇꯪ ꯊꯨꯅ ꯇꯧꯕꯤꯌꯣ ꯏꯃꯥꯟꯅꯕꯁꯤꯡꯗꯁꯨ ꯃꯁꯤ ꯀꯥꯟꯅꯒꯗ꯭ꯔꯅ ꯍꯥꯏꯐꯦꯠ ꯋꯥꯔꯤꯁꯤ ꯍꯧꯔꯨꯕꯅꯤ ꯑꯗꯣ ꯍꯥꯏꯗꯣꯛꯈ꯭ꯔꯒꯦ ꯁꯤꯗꯤ ꯌꯥꯗ꯭ꯔꯦ ꯌꯥꯝꯅ ꯍꯣꯏ ꯐꯔꯦ ꯄꯩꯁꯥꯗꯣ ꯍꯟꯗꯣꯛꯄꯤꯔꯣ